ꯑꯩꯗꯤ ꯆꯥꯛꯈꯨꯝꯗ ꯍꯦꯛ ꯍꯦꯛ ꯆꯪꯒꯜꯂꯤ ꯑꯗꯨꯒ ꯆꯥꯛ ꯊꯣꯡꯉꯝꯗꯥꯏ ꯈꯨꯗꯤꯡꯒꯤ ꯀꯔꯤ ꯌꯦꯟꯁꯥꯡ ꯊꯣꯡꯉꯤ ꯊꯣꯡꯒꯅꯤ ꯀꯔꯤ ꯌꯦꯟꯁꯥꯡ ꯇꯧꯗꯣꯔꯤ ꯀꯅꯥꯅ ꯊꯣꯡꯗꯣꯔꯤ ꯍꯦꯛ ꯍꯦꯛ ꯍꯪꯒꯜꯂꯤ ꯍꯪꯡꯏꯁꯤ ꯀꯔꯤꯒꯤꯅꯣ ꯍꯥꯏꯔꯗꯤ ꯑꯩꯈꯣꯏꯒꯤ ꯐꯦꯃꯤꯂꯤ ꯃꯦꯝꯕꯔꯁꯤꯡꯗ ꯑꯩꯈꯣꯏꯒꯤ ꯊꯨꯝ ꯌꯥꯛꯀꯟꯕ ꯊꯥꯎ ꯌꯥꯝꯅ ꯍꯥꯞꯀꯟꯕꯤ ꯃꯍꯤ ꯌꯥꯝꯒꯟꯕꯤ ꯍꯦꯛ ꯍꯦꯛ ꯌꯥꯎꯏ ꯑꯗꯨꯅ ꯀꯔꯤꯒꯨꯝꯕ ꯃꯣꯏꯅ ꯊꯣꯡꯕ ꯅꯨꯃꯤꯠꯀ ꯇꯥꯔꯒꯗꯤ ꯑꯩꯅ ꯃꯣꯏꯅ ꯊꯨꯝ ꯊꯥꯛꯑꯝꯗꯥꯏꯁꯤꯗ ꯍꯦꯛ ꯅꯤꯡꯁꯤꯡꯕꯤꯕ ꯃꯍꯤ ꯍꯥꯞꯄꯝꯗꯥꯏꯒꯨꯝꯕꯁꯦ ꯍꯦꯛ ꯅꯤꯡꯁꯤꯡꯕꯤꯕ ꯑꯗꯨꯗꯩ ꯊꯥꯎ ꯌꯥꯝꯕ ꯃꯤꯗꯨꯗꯅ ꯊꯥꯎꯗꯣ ꯌꯥꯝꯃꯜꯂꯤ ꯍꯦꯛ ꯅꯤꯡꯁꯤꯡꯕꯤꯕ ꯁꯨꯃꯥꯏꯅ ꯇꯧꯔꯒ ꯑꯩꯈꯣꯏ ꯊꯣꯡꯏꯕ ꯃꯊꯦꯟ ꯑꯗꯨ ꯍꯥꯎꯅꯅꯉꯥꯏ ꯑꯩꯈꯣꯏꯅ ꯃꯈꯣꯏ ꯃꯁꯦꯟ ꯍꯥꯎꯅ ꯆꯥꯅꯅꯉꯥꯏꯒꯤ ꯗꯃꯛꯇ ꯑꯩ ꯍꯦꯛ ꯍꯦꯛ ꯇꯧꯒꯜꯂꯦ